ꯇꯨ ꯊꯥꯎꯖꯟ ꯋꯥꯟ ꯍꯟꯗ꯭ꯔꯦꯠ ꯇ꯭ꯋꯦꯟꯇꯤ ꯇꯨ ꯊ꯭ꯔꯤ ꯊꯥꯎꯖꯟ ꯋꯥꯟ ꯍꯟꯗ꯭ꯔꯦꯠ ꯊꯥꯔꯇꯤ ꯇꯨ ꯊ꯭ꯔꯤ ꯊꯥꯎꯖꯟ ꯇꯨ ꯍꯟꯗ꯭ꯔꯦꯠ ꯐꯤꯞꯇꯤ ꯐꯥꯏꯚ ꯐꯣꯔ ꯊꯥꯎꯖꯟ ꯐꯥꯏꯚ ꯍꯟꯗ꯭ꯔꯦꯠ ꯁꯤꯛꯁ ꯊꯥꯎꯖꯟ ꯋꯥꯟ ꯍꯟꯗ꯭ꯔꯦꯠ